ꯑꯩꯅ ꯊꯧꯕꯥꯜ ꯕꯖꯥꯔꯗꯒꯤ ꯑꯦꯗꯤꯗꯥꯁꯀꯤ ꯈꯣꯡꯎꯞ ꯑꯃ ꯂꯩꯔꯨꯏ ꯍꯥꯏꯔꯤꯕ ꯈꯣꯡꯎꯞ ꯑꯁꯤ ꯑꯩꯅ ꯌꯥꯝꯅ ꯄꯥꯝꯕ ꯈꯣꯡꯎꯞ ꯑꯃꯁꯨ ꯑꯣꯏꯈꯤ ꯑꯗꯨꯕꯨ ꯑꯩꯅ ꯇꯣꯡꯗꯨꯅ ꯆꯠꯄ ꯃꯇꯝꯗꯁꯨ ꯑꯇꯣꯞ ꯑꯇꯣꯞꯄ ꯀꯝꯄꯅꯤꯒꯤ ꯇꯣꯡꯕꯒ ꯍꯥꯏꯔꯤꯕ ꯑꯦꯗꯤꯗꯥꯁ ꯍꯥꯏꯔꯤꯕ ꯈꯣꯡꯎꯞ ꯑꯁꯤ ꯇꯣꯡꯕꯒ ꯑꯩꯉꯣꯟꯗ ꯌꯥꯝꯅ ꯅꯨꯡꯉꯥꯏ ꯑꯗꯨꯒ ꯆꯠꯄ ꯊꯣꯛꯄ ꯑꯃꯗꯤ ꯆꯦꯟ ꯆꯣꯡꯕꯗꯁꯨ ꯍꯥꯏꯔꯤꯕ ꯑꯦꯗꯤꯗꯥꯁ ꯈꯣꯡꯎꯞ ꯑꯁꯤꯅ ꯑꯩꯈꯣꯏꯒꯤ ꯌꯥꯝꯅ ꯀ꯭ꯋꯥꯂꯤꯇꯤ ꯂꯩꯕ ꯑꯗꯨꯒꯨꯝꯂꯕ ꯑꯐꯕ ꯈꯣꯡꯎꯞ ꯑꯃ ꯑꯣꯏ ꯑꯩꯉꯣꯟꯗꯁꯨ ꯑꯩꯒꯤ ꯑꯄꯥꯝꯕ ꯑꯣꯏꯖꯈꯤ